ꯃꯅꯤꯄꯨꯔꯤ ꯃꯤꯌꯥꯝꯅ ꯃꯈꯣꯏꯅ ꯂꯣꯟ ꯈꯪꯗꯕ ꯃꯤꯑꯣꯏꯁꯤꯡꯗ ꯕꯣꯗꯤ ꯂꯦꯡꯒ꯭ꯋꯦꯖ ꯑꯃꯗꯤ ꯁꯥꯏꯟꯅꯆꯤꯡꯕ ꯁꯤꯖꯟꯅꯔꯒ ꯃꯈꯣꯏꯕꯨ ꯈꯪꯍꯟꯅꯉꯥꯏ ꯍꯣꯠꯅꯩ ꯑꯗꯨꯒ ꯂꯣꯏꯅꯅ ꯑꯇꯣꯞꯄ ꯂꯣꯟ ꯈꯪꯕꯁꯤꯡꯒꯤ ꯃꯅꯥꯛꯇ ꯄꯨꯔꯒ ꯃꯈꯣꯏꯗ ꯃꯈꯣꯏꯅ ꯈꯪꯕ ꯂꯣꯟ ꯑꯗꯨꯗ ꯇ꯭ꯔꯥꯟꯁꯂꯦꯠꯅꯆꯤꯡꯕ ꯇꯧꯍꯜꯂꯒ ꯃꯈꯣꯏꯒ ꯂꯣꯟ ꯐꯥꯎꯅꯅꯉꯥꯏ ꯍꯣꯠꯅꯩ